ꯃꯅꯤꯄꯨꯔꯗ ꯂꯩꯔꯤꯕ ꯈꯨꯗꯣꯡ ꯆꯥꯕ ꯈꯨꯗꯣꯡꯆꯥꯕ ꯍꯥꯏꯗꯤ ꯍꯥ ꯐꯪꯗꯕ ꯅꯠꯇꯔꯒ ꯍꯟꯊꯅ ꯊꯝꯕ ꯀꯥꯡꯂꯨꯞꯁꯤꯡꯒꯤ ꯃꯔꯛꯇ ꯑꯋꯥꯡꯕ ꯊꯥꯛꯀꯤ ꯃꯍꯩ ꯃꯁꯤꯡ ꯇꯝꯕ ꯐꯪꯍꯟꯅꯕ ꯁꯔꯀꯥꯔꯗꯒꯤ ꯑꯣꯏꯕ ꯊꯕꯛ ꯊꯧꯔꯝ ꯍꯥꯏꯕꯗꯤ ꯏꯁꯀꯤꯝ ꯃꯌꯥꯝ ꯑꯃ ꯄꯥꯏꯈꯠꯂꯤ ꯁꯔꯀꯥꯔꯅ ꯈꯨꯗꯣꯡꯆꯥꯕ ꯀꯌꯥ ꯑꯃ ꯄꯤꯔꯤ ꯑꯗꯨꯅ ꯍꯟꯊꯕ ꯊꯥꯛꯇ ꯂꯩꯔꯤꯕ ꯀꯥꯡꯂꯨꯞ ꯍꯥꯏꯇꯥꯔꯦ ꯍꯥꯏꯕꯗꯤ ꯃꯥꯏꯅꯣꯔꯤꯇꯤꯗ ꯂꯩꯕ ꯀꯥꯡꯂꯨꯞ ꯑꯁꯤꯒꯤꯁꯨ ꯃꯍꯩ ꯃꯁꯤꯡ ꯇꯝꯕꯗ ꯁ꯭ꯀꯨꯜꯗ ꯁ꯭ꯀꯨꯜꯁꯤꯡꯒꯤ ꯑꯣꯏꯅ ꯏꯁꯀꯣꯂꯔꯁꯤꯞ ꯐꯪꯍꯟꯂꯤ ꯁꯔꯀꯥꯔꯅ ꯐ꯭ꯔꯤꯗ ꯁꯔꯀꯥꯔꯒꯤ ꯁ꯭ꯀꯨꯜꯁꯤꯡꯗ ꯐ꯭ꯔꯤꯗ ꯃꯍꯩ ꯃꯁꯤꯡ ꯇꯝꯍꯜꯂꯤ ꯑꯃꯗꯤ ꯁꯥꯇ꯭ꯔꯁꯤꯡꯒꯤ ꯑꯣꯏꯅ ꯃꯈꯣꯏꯒꯤ ꯔꯤꯂꯤꯖꯟꯗ ꯍꯥꯏꯔꯒ ꯃꯈꯣꯏꯒꯤ ꯀꯥꯁ ꯁꯥꯔꯇꯤꯐꯤꯀꯦꯠꯇ ꯀꯥꯁ ꯁꯥꯔꯇꯤꯐꯤꯀꯦꯠꯇ ꯑꯗꯨꯒꯨꯝꯕꯗ ꯃꯈꯣꯏꯒꯤ ꯁꯦꯗꯨꯜ ꯀꯥꯁꯅ ꯆꯤꯡꯕ ꯁꯦꯗꯨꯜ ꯇ꯭ꯔꯥꯏꯕꯅ ꯆꯤꯡꯕ ꯑꯗꯨꯒꯨꯝꯕ ꯀꯥꯁ ꯁꯔꯗꯤꯐꯤꯀꯦꯠ ꯅꯁꯨ ꯆꯤꯡꯕꯗ ꯍꯟꯊꯕ ꯃꯤ ꯀꯥꯡꯂꯨꯞ ꯃꯤꯑꯣꯏꯁꯤꯡ ꯑꯁꯤꯗꯁꯨ ꯁꯔꯀꯥꯔꯅ ꯈꯨꯗꯣꯡꯆꯥꯕ ꯀꯌꯥ ꯑꯃ ꯄꯤꯔꯤ ꯃꯈꯣꯏꯒꯤ ꯌꯨꯅꯤꯚꯔꯁꯤꯇꯤ ꯇꯝꯕꯗ ꯀꯣꯂꯦꯖ ꯇꯝꯕꯗ ꯃꯈꯣꯏꯒꯤ ꯌꯨꯅꯤꯚꯔꯁꯤꯇꯤ ꯇꯝꯕꯗ ꯀꯣꯂꯦꯖ ꯇꯝꯕꯗ ꯁꯔꯀꯥꯔꯁꯤꯡꯅ ꯃꯈꯣꯏꯗ ꯃꯤꯡ ꯆꯟꯕꯒꯤ ꯈꯨꯗꯣꯡꯆꯥꯕ ꯑꯁꯦ ꯃꯈꯣꯏꯒꯤꯁꯨ ꯍꯟꯊꯕ ꯀꯥꯁ ꯍꯟꯊꯕ ꯃꯈꯣꯏꯒꯤ ꯀꯥꯡꯂꯨꯞ ꯑꯗꯨꯒꯤ ꯑꯗꯨꯒꯤꯗꯃꯛꯇ ꯁꯔꯀꯥꯔꯅ ꯈꯨꯗꯣꯡꯆꯥꯕ ꯀꯌꯥ ꯑꯃ ꯄꯤꯔꯤ ꯍꯥꯏꯔꯤꯕ ꯈꯨꯗꯣꯡꯆꯥꯕꯁꯤꯡ ꯑꯁꯤꯁꯤꯡ ꯑꯁꯤꯅ ꯃꯅꯤꯄꯨꯔꯗ ꯍꯥꯏꯕꯗꯤ ꯂꯩꯔꯤꯕ ꯃꯍꯩꯔꯣꯏꯁꯤꯡꯒꯤꯗꯃꯛꯇ ꯁꯔꯀꯥꯔꯅ ꯊꯝꯕꯤꯕ ꯈꯨꯗꯣꯡꯆꯥꯕꯁꯤꯡ ꯉꯥꯛꯇꯅꯤ ꯍꯥꯏꯔꯤꯕ ꯈꯨꯗꯣꯡꯆꯥꯕꯁꯤꯡ ꯑꯁꯤꯕꯨ ꯃꯍꯩꯔꯣꯏ ꯀꯌꯥꯁꯤꯡꯅ ꯉꯁꯤꯐꯥꯎꯕ ꯂꯦꯞꯇꯅ ꯑꯗꯨꯝ ꯁꯤꯖꯤꯟꯅꯔꯤ ꯈꯨꯨꯗꯣꯡꯆꯥꯕꯁꯤꯡ ꯑꯁꯤ ꯁꯔꯀꯥꯔꯅ ꯂꯦꯞꯇꯅ ꯑꯗꯨꯝ ꯄꯤꯗꯨꯅ ꯉꯁꯤꯐꯥꯎꯕ ꯂꯥꯛꯂꯤ ꯍꯥꯏꯔꯤꯕ ꯈꯨꯗꯣꯡꯆꯥꯕꯁꯤꯡ ꯑꯁꯦ ꯑꯉꯥꯡ ꯈꯨꯗꯤꯡꯃꯛꯇ ꯍꯟꯊꯕ ꯈꯨꯗꯤꯡꯃꯛꯇ ꯃꯁꯤꯡ ꯌꯥꯝꯖꯗꯕ ꯀꯥꯡꯕꯨꯒꯤꯁꯨ ꯈꯨꯗꯤꯡꯃꯛꯀꯤꯁꯨ ꯁꯔꯀꯥꯔꯅ ꯈꯨꯗꯣꯡꯆꯥꯕ ꯀꯌꯥ ꯑꯃ ꯄꯤꯔꯤ ꯑꯗꯨꯒ ꯀꯣꯂꯦꯖ ꯊꯝꯕꯗ ꯌꯨꯅꯤꯚꯔꯁꯤꯇꯤ ꯇꯝꯕꯗ ꯁꯔꯀꯥꯔꯅ ꯏꯁꯀꯣꯂꯔꯁꯤꯞ ꯐ꯭ꯔꯤꯗ ꯏꯁꯀꯣꯂꯔꯁꯤꯞ ꯀꯌꯥ ꯑꯃꯁꯨ ꯄꯤꯔꯤ ꯃꯥꯒꯤ ꯑꯗꯨꯒ ꯃꯍꯩ ꯃꯁꯤꯡ ꯊꯣꯏꯗꯣꯛ ꯍꯦꯟꯗꯣꯛꯂꯕ ꯃꯍꯩ ꯃꯁꯤꯡ ꯑꯗꯨꯒꯤꯁ ꯁꯔꯀꯥꯔꯅ ꯍꯦꯟꯅ ꯃꯇꯦꯡ ꯃꯇꯦꯡ ꯄꯥꯡꯕꯤꯗꯨꯅ ꯃꯍꯩ ꯃꯁꯤꯡ ꯇꯝꯕꯗ ꯈꯨꯃꯥꯡ ꯆꯥꯎꯁꯤꯟꯅꯕ ꯀꯌꯥ ꯑꯃ ꯁꯔꯀꯥꯔꯒꯤ ꯃꯇꯦꯡ ꯀꯌꯥ ꯑꯃ ꯄꯤꯗꯨꯅ ꯍꯧꯖꯤꯛ ꯍꯧꯖꯤꯛ ꯃꯅꯤꯄꯨꯔꯗ ꯃꯇꯦꯡ ꯑꯁꯤꯕꯨ ꯂꯧꯗꯨꯅ ꯁꯔꯀꯥꯔꯗꯒꯤ ꯂꯥꯛꯂꯤ